ꯍꯜꯂꯣ ꯑꯥꯎ ꯁꯤ ꯀꯥꯏꯔꯦꯟꯕꯤꯈꯣꯛꯀꯤ ꯎꯄꯨ ꯀꯥꯡꯊꯣꯟ ꯇꯧꯕ ꯐꯔꯅꯤꯆꯔꯒꯤ ꯌꯨꯝ ꯑꯣꯏꯕꯤꯔꯕꯣ ꯁꯤꯕꯣ ꯍꯣꯏ ꯑꯗꯨꯗꯤ ꯑꯥꯎ ꯑꯩ ꯃꯤꯡꯗꯨꯁꯨ ꯍꯦꯛ ꯑꯩ ꯀꯥꯎꯊꯣꯛꯈꯤꯕ ꯑꯗꯨꯅꯅꯤ ꯑꯩ ꯀꯩꯅꯣꯝꯇ ꯍꯥꯏꯖꯒꯦ ꯑꯣꯖꯥ ꯑꯣꯖꯥꯕꯨ ꯑꯩ ꯁꯨꯝ ꯂꯥꯞꯅ ꯁꯨꯝ ꯑꯣꯖꯥ ꯀꯧꯔꯒꯦ ꯆꯍꯤ ꯂꯣꯡꯒꯥꯁꯨ ꯀꯌꯥ ꯑꯣꯏꯕꯅꯣꯁꯨ ꯈꯪꯗꯦ ꯑꯩꯅꯕꯨ ꯍꯜꯂꯤꯕꯔꯥ ꯑꯗꯣꯝꯅ ꯍꯜꯂꯤꯕꯔꯥꯗꯨ ꯑꯩꯅ ꯈꯔ ꯍꯜꯂꯝꯒꯗꯧꯕ ꯃꯥꯜꯂꯦ ꯑꯗꯣꯝꯅ ꯑꯗꯨꯅ ꯑꯩ ꯑꯗꯨꯝ ꯑꯣꯖꯥ ꯑꯣꯏꯅ ꯑꯗꯨꯝ ꯀꯧꯖꯔꯒꯦ ꯑꯗꯨ ꯑꯣ ꯑꯗꯨꯗꯤ ꯈꯔ ꯑꯩꯉꯣꯟꯗꯒꯤ ꯈꯔ ꯍꯜꯂꯦ ꯑꯗꯨ ꯑꯩ ꯏꯆꯥ ꯅꯨꯄꯤ ꯑꯃꯈꯛꯇꯪ ꯂꯨꯍꯣꯡꯒꯗꯧꯕ ꯂꯩꯕ ꯑꯗꯨꯒꯤ ꯑꯃꯨꯛꯇꯪ ꯎꯄꯨ ꯀꯥꯡꯊꯣꯟꯒꯤ ꯄꯣꯠ ꯈꯖꯤꯛꯇꯪ ꯑꯩ ꯇꯥꯟꯅꯅꯤꯡꯕ ꯄꯩꯁꯥꯁꯨ ꯌꯥꯝ ꯄꯥꯏꯖꯕ ꯄꯣꯠ ꯑꯣꯏꯗꯕꯅꯤꯅ ꯌꯥꯔꯤꯕꯃꯈꯩ ꯄꯣꯠꯁꯨ ꯑꯐꯕ ꯀ꯭ꯋꯥꯂꯤꯇꯤ ꯑꯣꯏꯕ ꯑꯗꯨ ꯄꯩꯁꯥꯗꯤ ꯈꯖꯤꯛꯇꯪ ꯍꯣꯡꯕ ꯁꯨꯝ ꯌꯦꯡꯖꯔꯛꯄꯗ ꯑꯣꯖꯥꯒꯤ ꯑꯗꯨꯗꯒ ꯏꯌꯥꯝꯕꯒꯤꯁꯤ ꯍꯦꯛ ꯇꯥꯕ ꯃꯥꯟꯕ ꯑꯗꯨꯅ ꯑꯗꯨ ꯑꯩ ꯃꯃꯜ ꯆꯥꯎꯔꯥꯛꯅ ꯑꯃꯨꯛꯇꯪ ꯑꯩ ꯅꯤꯡꯁꯤꯡꯖꯔꯛꯀꯦ ꯑꯩꯈꯣꯏꯒꯤ ꯄꯨꯂꯞꯁꯦ ꯑꯩꯈꯣꯏꯒꯤ ꯂꯨꯍꯣꯡꯕꯒꯤ ꯄꯨꯂꯞ ꯑꯃ ꯆꯪꯕ ꯌꯥꯕ ꯄꯣꯠ ꯍꯥꯏꯕꯗꯤ ꯃꯌꯥꯏ ꯑꯣꯏꯔꯞ ꯇꯧꯕ ꯄꯣꯠ ꯄꯨꯂꯞꯅ ꯀꯌꯥꯃꯨꯛꯀ ꯂꯨꯄꯥ ꯂꯥꯛ ꯑꯅꯤꯃꯨꯛ ꯑꯣꯏꯔꯤꯕ꯭ꯔꯥ ꯑꯃ ꯍꯨꯝꯐꯨ ꯇꯔꯥ ꯃꯔꯤꯐꯨ ꯑꯣꯏꯔꯤꯕꯔꯥ ꯆꯥꯎꯔꯥꯛꯅ ꯑꯃꯨꯛꯇ ꯍꯥꯏꯕꯤꯔꯛꯎꯕ ꯏꯌꯥꯝꯕꯅ

ꯍꯣꯏ ꯍꯣꯏ ꯍꯣꯏ ꯑꯣ ꯑꯗꯨꯗꯤ ꯄꯣꯠꯁꯤ ꯈꯔ ꯃꯒꯨꯟ ꯂꯩꯔꯝꯃꯅꯤ ꯑꯗꯨꯗꯤ ꯑꯣꯖꯥ ꯑꯗꯨꯗꯤ ꯏꯌꯥꯝꯕ ꯑꯗꯨꯗꯤ ꯑꯩꯈꯣꯏꯒꯤ ꯗꯕꯜ ꯕꯦꯗ ꯐꯃꯨꯡꯁꯦ ꯑꯗꯨꯅ ꯀꯌꯥꯃꯨꯛꯀ ꯃꯃꯜ ꯑꯩ ꯄꯨꯟꯅꯕꯨꯗꯤ ꯂꯩꯔꯝꯃꯅꯤ ꯑꯗꯨ ꯁꯨꯝ ꯇꯣꯈꯥꯏꯅ ꯍꯥꯏꯐꯦꯠ ꯄꯥꯔꯒ ꯑꯩ ꯁꯨꯝ ꯍꯪꯖꯔꯛꯄꯅꯤ ꯀꯌꯥꯝ ꯀꯃꯥꯏ ꯐꯔꯤꯖꯥꯠꯅꯣ ꯗꯕꯜ ꯕꯦꯗꯁꯤ ꯀꯌꯥꯃꯨꯛ ꯑꯣꯏꯕꯤꯒꯦ ꯑꯣ ꯑꯁ ꯑꯗꯨꯗꯤ ꯁꯤꯡꯒꯜꯗꯗꯤ ꯑꯣꯖꯥ ꯑꯥ ꯁꯤꯡꯒꯜꯅ ꯀꯌꯥ ꯗꯕꯜ ꯕꯦꯗꯇꯅ ꯑꯁ ꯑꯗꯨꯗꯤ ꯑꯣꯖꯥ ꯅꯨꯡꯉꯥꯏꯕꯅꯦ ꯄꯣꯠꯇꯣ ꯐꯔꯦ ꯑꯗꯨ ꯈ꯭ꯋꯥꯏꯗꯒꯤ ꯑꯗꯨ ꯁꯣꯐꯥꯗꯒꯤ ꯍꯧꯖꯤꯛ ꯆꯠꯅꯕ ꯌꯥꯕ ꯁꯣꯐꯥꯁꯤ ꯍꯣꯏ ꯑꯗꯨ ꯑꯃꯇꯪꯒ

ꯑꯥ ꯑꯗꯨꯗꯤ ꯃꯃꯜ ꯌꯥꯝꯃꯤ ꯑꯣꯖꯥ ꯑꯥ ꯍꯣꯏ ꯑꯥ ꯑꯥ ꯑꯥ ꯑꯥ ꯑꯥ ꯑꯣꯖꯥ ꯍꯧꯖꯤꯛꯀꯤ ꯑꯩꯈꯣꯏꯒꯤ ꯎꯗ ꯇꯧꯔꯒ ꯑꯩꯈꯣꯏꯒꯤ ꯀꯩꯅꯣꯒ ꯂꯣꯟꯕꯤ ꯀꯔꯤ ꯑꯩꯈꯣꯏꯒꯤ ꯁ꯭ꯄꯣꯟꯒ ꯌꯥꯎꯕꯤ ꯑꯃ ꯂꯩꯅꯦ ꯃꯗꯨꯗꯤ ꯈꯔ ꯌꯥꯝꯃꯝꯒꯅꯤ ꯀꯌꯥꯃꯨꯛꯀ ꯇꯥꯒꯦ ꯑꯗꯨꯅ ꯑꯥ

ꯆꯨꯝꯃꯦ ꯆꯨꯝꯃꯦ ꯑꯣꯖꯥ ꯑꯣꯖꯥ ꯈꯔ ꯐꯕꯅ ꯍꯦꯟꯀꯠꯄ ꯌꯥꯎꯏ ꯑꯗꯨ ꯐꯤꯌꯥꯟꯀꯣꯛꯇꯤ ꯑꯣꯖꯥ ꯀꯔꯃꯥꯏꯅ ꯇꯧꯏ ꯑꯣꯖꯥ ꯍꯣꯏ ꯑꯥ ꯑꯥ ꯍꯣꯏ ꯑꯥ ꯑꯥ ꯑꯥ ꯑꯥ ꯑꯥ ꯍꯣꯏ ꯑꯗꯨꯗꯅ ꯑꯣꯖꯥ ꯀꯌꯥ ꯈꯔ ꯆꯠꯅꯕ ꯌꯥꯕ ꯇꯧꯁꯤ ꯌꯥꯝ ꯇꯧꯕꯁꯨ ꯉꯝꯃꯣꯏ ꯑꯩ ꯏꯌꯥꯝꯕ ꯑꯥ ꯑꯗꯨꯗꯤ ꯀꯩꯅꯣꯗ ꯑꯣꯖꯥ ꯑꯩꯈꯣꯏ ꯎꯄꯨꯁꯦ ꯑꯣꯖꯥ ꯎꯄꯨꯗ ꯑꯩꯈꯣꯏ ꯐꯣꯜꯗꯤꯡꯗꯣ ꯑꯩꯠ ꯐꯦꯁꯇ ꯍꯥꯏꯕꯇꯥꯏ ꯑꯣꯖꯥ ꯑꯩꯠ ꯐꯦꯁꯇ ꯎꯄꯨꯁꯦ ꯑꯗꯨꯅ ꯀꯌꯥ ꯀꯔꯝ ꯍꯥꯏꯅ ꯇꯧꯏ ꯑꯣꯖꯥ ꯑꯩꯠ ꯐꯦꯁꯇ ꯑꯗꯨꯗꯤ ꯍꯣꯡꯃꯜꯂꯤꯅꯦ ꯑꯣꯖꯥ ꯑꯩꯠ ꯐꯦꯁꯗꯗꯤ ꯑꯗꯨꯗꯤ ꯁꯤꯡꯒꯜ ꯑꯣꯏꯕꯅꯤ ꯑꯣꯐꯔ ꯑꯣꯏꯈꯤꯕ ꯌꯥꯝ ꯅꯨꯡꯉꯥꯏꯅꯦ ꯑꯗꯨꯗꯤ ꯑꯗꯒꯤ ꯑꯩꯈꯣꯏ ꯎꯄꯨ ꯑꯃ ꯑꯗꯨꯒ ꯑꯃ ꯑꯩꯈꯣꯏꯒꯤ ꯀꯔꯤ ꯅꯈꯣꯏꯒꯤ ꯑꯔꯨ ꯑꯍꯦꯟ ꯍꯥꯞꯄ ꯑꯩꯈꯣꯏꯒꯤ ꯒ꯭ꯂꯥꯁ ꯅꯨꯡꯀ ꯍꯥꯞꯄ ꯑꯃ ꯂꯩꯕꯗꯣ ꯒꯣꯗ꯭ꯔꯦꯖ ꯀꯩꯅꯣ ꯃꯥꯟꯕꯤꯗꯣ ꯀꯔꯤ ꯃꯃꯤꯡ ꯀꯥꯎꯔꯦꯅꯦ ꯑꯗꯨꯒꯨꯝꯕ ꯎꯄꯨ ꯑꯃ ꯌꯥꯎꯔꯅꯤ ꯑꯗꯒꯤ ꯑꯗꯨꯒꯨꯝꯕ ꯑꯃ ꯑꯗꯨ ꯑꯣꯖꯥ ꯍꯥꯏꯔꯤꯁꯤ ꯄꯨꯂꯞ ꯒꯣꯗ꯭ꯔꯦꯖꯁꯨ ꯀꯔꯤꯁꯨ ꯑꯣꯖꯥ ꯍꯣꯏꯅ ꯂꯣꯏꯅ ꯄꯤꯔꯛꯄꯒꯤ ꯃꯑꯣꯡ ꯃꯥꯜꯂꯤ ꯑꯣꯖꯥ ꯉꯁꯥꯏ ꯂꯨꯄꯥ ꯂꯥꯛ ꯑꯅꯤ ꯍꯥꯏꯔꯤꯕꯅꯤꯅ ꯂꯥꯟꯕ ꯍꯥꯏꯕꯅꯤꯅ ꯒꯣꯗ꯭ꯔꯦꯖꯀꯥꯗꯣ ꯑꯣꯖꯥ ꯍꯣꯏꯅ ꯂꯣꯏꯅ ꯄꯤꯔꯛꯀꯗꯧꯕ ꯃꯥꯜꯂꯤ ꯂꯩꯔꯒ ꯄꯨꯂꯞꯅ ꯂꯥꯛ ꯑꯅꯤ ꯃꯊꯛ ꯍꯥꯏꯔꯤꯕꯅꯤꯅꯕ ꯒꯣꯗ꯭ꯔꯦꯖꯀꯥꯗꯣ ꯑꯣꯖꯥ ꯍꯣꯏꯗꯒꯤ ꯄꯨꯂꯞ ꯑꯥ ꯑꯗꯨ ꯑꯍꯣꯏ

ꯑꯥ ꯑꯥ ꯍꯣꯏ ꯍꯣꯏ ꯑꯗꯨꯁꯨ ꯌꯥꯝ ꯅꯨꯡꯉꯥꯏꯕ ꯋꯥꯔꯤꯅꯤ ꯑꯩ ꯊꯤꯜꯂꯛꯄꯁꯤ ꯑꯣꯖꯥ ꯍꯧꯖꯤꯛꯀꯤꯗꯤ ꯆꯠꯅꯕꯁꯤꯗ ꯅꯨꯄꯤ ꯃꯌꯨꯝꯗ ꯑꯗꯨꯝ ꯅꯨꯄꯥ ꯃꯌꯨꯝꯅ ꯑꯗꯨꯝ ꯀꯩꯅꯣꯅ ꯎꯄꯨ ꯐꯔꯅꯤꯆꯔꯅ ꯑꯗꯨꯝ ꯊꯤꯜꯂꯦ ꯑꯗꯨ ꯑꯩꯒꯤꯗꯤ ꯑꯣꯖꯥ ꯑꯅꯧꯕ ꯑꯃ ꯇꯧꯔꯦ ꯑꯩ ꯌꯨꯝꯗ ꯊꯝꯐꯝꯗꯣ ꯑꯩ ꯌꯨꯝꯒ ꯋꯥꯏ ꯆꯤꯟꯕꯅꯤꯅ ꯅꯨꯄꯥ ꯃꯌꯨꯝꯗ ꯑꯗꯨꯝ ꯊꯤꯟꯅꯕ ꯇꯧꯅꯕ ꯊꯧꯔꯥꯡ ꯇꯧꯁꯤ ꯑꯍꯦꯟꯕ ꯑꯩꯅ ꯑꯗꯨꯝ ꯑꯣꯖꯥꯅ ꯁꯨꯝ ꯅꯨꯄꯤ ꯃꯌꯨꯝꯗ ꯁꯨꯝ ꯊꯤꯟꯕꯗꯨ ꯈꯔ ꯂꯝ ꯈꯔ ꯂꯥꯞꯄ ꯂꯝ ꯈꯔ ꯂꯥꯞꯈ꯭ꯔꯕꯅꯤꯅ ꯈꯔ ꯍꯥꯞꯄꯤꯌꯨ ꯍꯥꯏꯕꯅꯆꯤꯡꯕ ꯇꯧꯔꯒ ꯑꯣꯖꯥ ꯅꯨꯄꯥ ꯃꯌꯨꯝꯗ ꯑꯗꯨꯝ ꯊꯤꯜꯂꯒꯦ ꯑꯩ ꯑꯅꯧꯕ ꯑꯃ ꯍꯧꯗꯣꯛꯇ꯭ꯔꯗꯤ ꯑꯣꯖꯥ ꯁꯤꯕ ꯇꯥꯔꯦ ꯑꯩꯈꯣꯏ ꯅꯈꯣꯏꯁꯦ ꯑꯣꯖꯥ ꯅꯨꯄꯥ ꯃꯌꯨꯝꯗ ꯑꯗꯨꯝ ꯊꯤꯟꯅꯕ ꯑꯩ ꯑꯣꯖꯥ ꯑꯗꯨꯝ ꯇꯧꯖꯔꯒꯦ ꯑꯗꯨꯗꯤ ꯑꯣꯖꯥ ꯑꯩ ꯀꯩꯅꯣꯗꯣ ꯍꯌꯦꯡꯒꯨꯝꯕ ꯑꯩ ꯂꯥꯛꯆꯔꯒꯦ ꯑꯗꯨꯒ ꯑꯩ ꯑꯦꯗꯕꯥꯟꯁ ꯈꯔꯁꯨ ꯑꯣꯖꯥꯅ ꯁꯣꯏꯗꯅ ꯄꯥꯝꯂꯝꯒꯅꯤ ꯄꯩꯁꯥ ꯈꯔ ꯄꯤꯗ꯭ꯔꯒꯗꯤꯀꯣ ꯑꯣꯖꯥ ꯅꯨꯡꯉꯥꯏꯇꯦꯕ ꯑꯣ ꯑꯣ ꯑꯩ ꯂꯨꯄꯥ ꯂꯤꯁꯤꯡ ꯌꯥꯡꯈꯩꯃꯨꯛ ꯑꯩ ꯄꯥꯏꯖꯔꯒꯦ ꯂꯨꯍꯣꯡꯕꯗꯤ ꯑꯣꯖꯥ ꯀꯩꯅꯣꯒꯨꯝꯕ ꯋꯥꯠꯂꯤ ꯑꯣꯖꯥ ꯊꯥ ꯑꯃ ꯃꯌꯥ ꯀꯥꯂꯦꯟꯗꯅꯦꯕ ꯊꯥ ꯑꯃ ꯃꯌꯥꯒꯨꯝꯕ ꯋꯥꯠꯂꯤ ꯑꯣ ꯀꯥꯂꯦꯟ ꯈꯇꯪ ꯄꯥꯟꯈꯠꯂꯛꯂꯒ ꯃꯌꯥꯗ ꯇꯧꯕꯅꯤꯅ ꯀꯩꯅꯣ ꯈꯔ ꯈꯤꯇꯪ ꯎ ꯑꯀꯪꯕ ꯑꯩꯈꯣꯏꯒꯤ ꯆꯤꯡꯉꯣꯏꯗꯕ ꯈꯣꯠꯂꯣꯏꯗꯕ ꯑꯣꯖꯥꯅ ꯍꯦꯟꯅ ꯈꯪꯂꯝꯃꯅꯤꯗ ꯑꯩꯅ ꯍꯥꯏꯗ꯭ꯔꯁꯨ ꯏꯌꯥꯝꯕ ꯍꯣꯏꯅ ꯍꯦꯟ ꯈꯪꯂꯝꯂꯅꯤ ꯑꯗꯨꯒꯨꯝꯕ ꯇꯧꯕꯤꯔꯝꯃꯣ ꯑꯗꯨꯒ ꯑꯩ ꯂꯨꯄꯥ ꯂꯤꯁꯤꯡ ꯌꯥꯡꯈꯩꯃꯨꯛ ꯍꯌꯦꯡ ꯑꯩ ꯑꯣꯖꯥ ꯊꯤꯟꯖꯔꯒꯦ ꯑꯣꯖꯥ ꯑꯗꯨ ꯏꯆꯤꯟ ꯏꯅꯥꯎ ꯑꯣꯖꯥꯗꯨꯗ ꯆꯥ ꯅꯨꯡ ꯐꯖꯅ ꯊꯛꯃꯤꯟꯅꯔꯒ ꯏꯆꯥꯒꯤꯅꯤꯅ ꯐꯖꯅ ꯕꯣꯔ ꯄꯤꯅꯔꯒ ꯂꯣꯏꯁꯜꯂꯒ ꯂꯣꯏꯔꯦ ꯑꯗꯨꯒ ꯑꯇꯣꯞꯄ ꯑꯣꯖꯥꯒꯤꯁꯤ ꯍꯣꯡꯏ ꯈꯣꯠꯂꯤ ꯍꯥꯏꯕꯗꯨ ꯑꯩ ꯑꯗꯨꯝ ꯑꯇꯣꯞꯄ ꯀꯩꯔꯣꯏ ꯂꯩꯀꯥꯏ ꯂꯩꯔꯤ ꯃꯔꯨꯞ ꯃꯄꯥꯡꯁꯨ ꯋꯥꯔꯤ ꯑꯗꯨꯝ ꯑꯩ ꯁꯥꯖꯒꯦ ꯁꯤ ꯂꯩ ꯁꯤ ꯇꯧꯏ ꯁꯤꯒꯨꯝꯕ ꯑꯃ ꯂꯩꯔꯤ ꯍꯥꯏꯕꯅ ꯆꯤꯡꯕꯗꯣ ꯁꯨꯃꯥꯏ ꯇꯧꯗꯅ ꯑꯣꯖꯥ ꯍꯌꯦꯡ ꯑꯩ ꯂꯥꯛꯆꯔꯒꯦ ꯅꯅꯥꯎ ꯆꯥ ꯒꯤꯂꯥꯁꯇꯨ ꯐꯖꯕ ꯑꯃ ꯊꯛꯃꯤꯟꯅꯔꯒ ꯑꯗꯨꯃꯥꯏ ꯇꯧꯔꯁꯤ ꯇꯥꯛꯄꯤꯌꯨ ꯍꯣꯏ ꯑꯣ ꯍꯣꯏ ꯑꯗꯨꯗꯤ ꯑꯣꯖꯥ ꯍꯥꯟꯅ ꯑꯆꯟꯕ ꯈꯔ ꯂꯩꯕꯗꯨꯒꯤ ꯃꯥꯒꯤ ꯁꯦꯝꯄꯜꯗꯨ ꯌꯦꯡꯉꯒ ꯑꯗꯨꯝ ꯌꯥꯏ ꯀꯩꯁꯨ ꯀꯥꯏꯗꯦ ꯑꯣꯖꯥꯒꯤꯗꯨꯗ ꯑꯩꯅ ꯄꯥꯝꯃꯒꯗꯤ ꯂꯧꯔꯁꯨ ꯌꯥꯏ ꯀꯩꯁꯨ ꯀꯥꯏꯗꯦ ꯆꯟꯕꯒꯤ ꯈꯨꯌꯧꯅꯗꯧꯕ ꯑꯣꯏꯔꯒꯅ ꯅꯠꯇ꯭ꯔꯥ ꯑꯣꯖꯥ ꯑꯗꯨꯃꯥꯏꯅ ꯑꯗꯨꯝ ꯇꯧꯔꯁꯨ ꯌꯥꯏꯌꯦꯕꯀꯣ ꯑꯣ ꯐꯔꯦ ꯐꯔꯦ ꯑꯗꯨ ꯑꯩ ꯍꯌꯦꯡ ꯑꯌꯨꯛ ꯂꯥꯛꯆꯔꯒꯦ ꯑꯣꯖꯥ ꯑꯩ ꯁ꯭ꯋꯥꯏꯗ ꯊꯝꯖꯔꯒꯦ ꯌꯥꯝ ꯅꯨꯡꯉꯥꯏꯖꯔꯦ ꯑꯣꯖꯥꯒꯤ ꯄꯥꯎ ꯐꯥꯎꯅꯕ ꯐꯪꯖꯕꯁꯦ ꯊꯝꯖꯔꯦ ꯑꯣꯖꯥ ꯌꯥꯝ ꯅꯨꯡꯉꯥꯏꯖꯔꯦ ꯑꯣꯖꯥ

ꯂꯣꯏꯔꯦ ꯃꯤꯅꯤꯠ ꯇꯔꯦꯤꯠꯄꯨ ꯇꯧꯔꯕ ꯃꯥꯜꯂꯦ ꯌꯥꯔꯦ ꯑꯃꯅ ꯇꯧꯔꯥ ꯑꯃꯅ ꯏꯕꯥꯅꯤ